ꯑꯌꯥꯝꯕꯅ ꯑꯐꯕ ꯆꯤꯟꯖꯥꯛ ꯆꯥꯏ ꯑꯗꯨꯗꯨꯒ ꯃꯁꯥꯂꯥ ꯌꯥꯎꯕ ꯊꯥꯎ ꯌꯥꯎꯕ ꯑꯗꯨꯗꯨꯒ ꯑꯁꯤꯟꯕ ꯑꯁꯥꯕ ꯑꯁꯤꯒꯨꯝꯕꯁꯤꯗꯤ ꯀꯌꯥ ꯆꯥꯗ꯭ꯔꯦ ꯑꯗꯨꯝ ꯐꯅꯅꯕ ꯈꯣꯟꯖꯦꯜꯒꯨꯝꯕ ꯐꯖꯅꯕ ꯄ꯭ꯔꯦꯛꯇꯤꯁ ꯇꯧꯕ ꯑꯣꯏꯅ ꯑꯗꯨꯝ ꯍꯥꯏꯗꯤ ꯈꯣꯟ ꯅꯨꯡꯉꯥꯏꯅꯕ ꯁꯤꯡꯒꯨꯝꯕ ꯏꯁꯤꯡ ꯑꯁꯥꯕ ꯇꯧꯔꯒ ꯇꯧꯕ ꯑꯗꯨꯒ ꯁꯛꯀꯨꯝꯕ ꯑꯗꯒꯤꯗꯤ ꯑꯩꯒꯤ ꯍꯛꯆꯥꯡꯒꯤ ꯐꯤꯕꯝ ꯐꯖꯅꯕ ꯌꯥꯝꯅ ꯐꯦꯠ ꯌꯥꯎꯕ ꯄꯣꯠꯆꯩ ꯆꯥꯕ ꯁꯨꯃꯥꯏꯅ ꯑꯇꯣꯞꯄ ꯑꯗꯨꯗꯨꯒ ꯑꯗꯨꯝ ꯍꯥꯏꯗꯤ ꯃꯄꯥꯟꯊꯣꯡꯒꯤ ꯑꯣꯔ ꯃꯅꯨꯡꯒꯤ ꯂꯣꯏꯅꯃꯛ ꯐꯖꯅꯕ ꯑꯩꯅ ꯑꯗꯨꯝ ꯃꯦꯟꯇꯦꯟ ꯇꯧꯋꯦ ꯑꯗꯨꯃꯥꯏꯅ ꯍꯥꯏꯇꯥꯔꯦ